ꯑꯩꯈꯣꯏꯒꯤ ꯃꯐꯝ ꯑꯃꯁꯨꯡ ꯔꯥꯏꯖ꯭ꯌ ꯑꯄꯨꯟꯕꯒꯤ ꯁꯥꯟꯅ ꯈꯣꯠꯅꯕꯒꯤ ꯆꯥꯎꯈꯠ ꯊꯧꯔꯥꯡꯗ ꯃꯇꯦꯡ ꯍꯥꯏꯕꯗꯤ ꯑꯩꯈꯣꯏꯅ ꯐꯪꯁꯟ ꯑꯃ ꯏꯁꯄꯣꯔꯠ ꯑꯃ ꯇꯧꯒꯦ ꯈꯟꯕ ꯃꯇꯝꯗ ꯑꯩꯈꯣꯏꯅ ꯇꯧꯒꯗꯧꯔꯤꯕ ꯏꯁꯄꯣꯔꯠ ꯑꯗꯨꯒꯤꯗꯃꯛꯇ ꯍꯥꯏꯗꯤ ꯍꯤꯔꯝ ꯈꯨꯗꯤꯡꯃꯛꯇ ꯑꯩꯈꯣꯏꯒꯤ ꯒꯣꯕꯔꯃꯦꯟꯗ ꯑꯌꯥꯕ ꯂꯧꯋꯤ ꯑꯗꯨꯒ ꯒꯣꯕꯔꯃꯦꯟꯅ ꯑꯌꯥꯕ ꯄꯤꯔꯕ ꯄꯤꯕꯤꯔꯛꯏ ꯀꯩꯒꯨꯝꯕ ꯀꯥꯟꯗꯁꯨ ꯒꯣꯕꯔꯃꯦꯟꯅ ꯅꯠꯇ꯭ꯔꯁꯨ ꯁꯤ ꯑꯦꯁ ꯑꯣ ꯂꯩꯔꯤꯕ ꯏꯁꯇꯨꯗꯦꯟ ꯌꯨꯅꯤꯌꯟ ꯑꯃꯁꯨꯡ ꯃꯣꯏꯅ ꯑꯩꯈꯣꯏꯒꯤꯗꯃꯛꯇ ꯃꯇꯦꯡ ꯄꯥꯡꯕꯤꯔꯛꯏ ꯑꯩꯈꯣꯏꯅ ꯀꯩꯒꯨꯝꯕ ꯇꯣꯔꯅꯥꯃꯦꯟ ꯑꯁꯤ ꯇꯧꯒꯦ ꯍꯥꯏꯕ ꯃꯇꯝꯗ ꯃꯣꯏꯅ ꯗꯣꯅꯦꯁꯟ ꯆꯠꯄꯤꯗꯅ ꯐꯤꯕꯨ ꯂꯩꯕꯤꯗꯅ ꯐꯤꯜꯕꯨ ꯐꯤꯜꯕꯨ ꯄꯤꯕꯤꯗꯅ ꯃꯣꯏꯅ ꯇꯣꯔꯅꯥꯃꯦꯟ ꯑꯗꯨ ꯃꯄꯨꯡ ꯐꯥꯅꯉꯥꯏꯗꯃꯛꯇ ꯇꯧꯕꯤ ꯑꯗꯨꯒ ꯃꯣꯏꯅ ꯇꯧꯕꯤꯕꯒꯤ ꯃꯇꯨꯡꯏꯟꯅ ꯑꯩꯈꯣꯏꯅ ꯍꯥꯏꯗꯤ ꯇꯧꯔꯤꯕ ꯏꯁꯄꯣꯔꯠ ꯑꯗꯨ ꯃꯄꯨꯡ ꯐꯥꯅ ꯄꯥꯡꯊꯣꯛꯆꯩ ꯀꯩꯒꯨꯝꯕꯀꯥꯟꯗ ꯃꯣꯏ ꯂꯥꯛꯑꯒ ꯁꯔꯨꯛ ꯌꯥꯕꯁꯨ ꯌꯥꯎꯕꯤ ꯑꯦ ꯃꯦ ꯂꯦ ꯂꯥꯛꯇꯨꯅ ꯑꯦꯋꯥꯔꯠ ꯇ꯭ꯔꯣꯐꯤ ꯄꯤꯕꯤꯕ ꯈꯣꯠꯄꯤꯗꯅ ꯃꯌꯥꯝ ꯑꯗꯨꯒꯤ ꯄꯨꯛꯅꯤꯡ ꯊꯧꯒꯠꯄꯤꯕ ꯑꯣꯏꯅ ꯑꯩꯈꯣꯏꯗ ꯌꯥꯝ ꯀꯥꯟꯅꯕ ꯑꯣꯏꯍꯜꯂꯦ